ꯑꯉꯥꯡꯁꯤꯡꯅ ꯁ꯭ꯄꯣꯔꯠ ꯁꯥꯟꯅꯕꯗ ꯃꯔꯨꯞ ꯃꯄꯥꯡ ꯃꯌꯥꯝ ꯈꯪꯅꯔꯛꯀꯅꯤ ꯇꯤꯝꯋꯥꯔꯛ ꯑꯗꯨꯗ ꯅꯠꯇꯅ ꯑꯉꯥꯡꯁꯤꯡ ꯑꯁꯤ ꯁꯥꯟꯅꯕ ꯈꯣꯠꯅꯕ ꯇꯧꯕꯗ ꯍꯛꯆꯥꯡ ꯐꯔꯛꯀꯅꯤ ꯍꯛꯆꯥꯡꯗ ꯅꯠꯇꯅ ꯒ꯭ꯌꯥꯟ ꯂꯧꯁꯤꯡ ꯒ꯭ꯌꯥꯟꯁꯨ ꯊꯣꯂꯛꯄ ꯌꯥꯏ ꯍꯛꯆꯥꯡꯁꯨ ꯐꯤꯠꯇ ꯑꯗꯨꯝ ꯂꯩꯕ ꯌꯥꯒꯅꯤ ꯑꯗꯨꯗ ꯅꯠꯇꯅ ꯑꯉꯥꯡꯁꯤꯡ ꯑꯁꯤꯅ ꯇꯤꯝꯋꯥꯔꯛ ꯈꯪꯂꯛꯀꯅꯤ ꯄꯣꯠꯂꯨꯝ ꯄꯨꯕꯗ ꯃꯤ ꯌꯥꯝꯅ ꯄꯨꯔꯗꯤ ꯄꯣꯠ ꯑꯁꯤ ꯏꯂꯥꯏ ꯂꯥꯏꯅ ꯊꯥꯡꯕ ꯉꯝꯒꯅꯤ ꯍꯥꯏꯕꯒꯤ ꯒ꯭ꯌꯥꯟ ꯂꯧꯁꯤꯡꯁꯨ ꯂꯩꯔꯛꯄ ꯌꯥꯏ ꯑꯗꯨꯗ ꯅꯠꯇꯅ ꯁ꯭ꯄꯣꯔꯠ ꯑꯁꯤ ꯄꯨꯟꯁꯤꯗ ꯀꯥꯟꯅꯕ ꯃꯈꯜ ꯑꯃꯅꯤ ꯍꯛꯆꯥꯡ ꯐꯔꯛꯀꯅꯤ ꯂꯧꯁꯤꯡ ꯒ꯭ꯌꯥꯟꯁꯨ ꯂꯥꯛꯀꯅꯤ ꯃꯔꯨꯞ ꯃꯄꯥꯡꯁꯨ ꯃꯌꯥꯝ ꯈꯪꯅꯔꯛꯀꯅꯤ ꯑꯗꯨꯗ ꯅꯠꯇꯅ ꯁ꯭ꯄꯣꯔꯠꯁꯀꯤ ꯀꯥꯟꯅꯕ ꯑꯗꯨꯅ ꯍꯛꯆꯥꯡ ꯐꯔꯗꯤ ꯊꯕꯛ ꯐꯪꯕꯁꯨ ꯂꯥꯏꯒꯅꯤ ꯃꯣꯏꯅ ꯍꯤꯡꯕꯗ ꯍꯛꯆꯥꯡ ꯐꯕꯁꯨ ꯀꯥꯟꯅꯩ ꯑꯗꯨꯗ ꯅꯠꯇꯅ ꯁ꯭ꯄꯣꯔꯠ ꯑꯁꯤ ꯃꯤꯑꯣꯏꯕꯗ ꯌꯥꯝꯅ ꯀꯥꯟꯅꯕ ꯃꯈꯜ ꯑꯃꯅꯤ ꯁ꯭ꯄꯣꯔꯠ ꯁꯥꯟꯅꯕ ꯇꯥꯔꯒꯗꯤ ꯍꯛꯆꯥꯡ ꯐꯗꯨꯅ

ꯃꯤꯅꯁꯨ ꯂꯦꯝꯅ ꯂꯥꯛꯆꯕꯁꯨ ꯉꯝꯃꯣꯏ ꯃꯇꯥꯡ ꯑꯁꯤꯗ ꯂꯣꯏꯁꯟꯖꯔꯒꯦ